ꯒꯦꯝ ꯁꯥꯟꯅꯕꯅ ꯈꯨꯡꯒꯪꯒꯤ ꯃꯤꯑꯣꯏꯁꯤꯡꯗ ꯑꯗꯨꯛꯀꯤ ꯃꯇꯤꯛ ꯀꯥꯟꯅꯕ ꯄꯤ ꯃꯁꯥ ꯐꯅ ꯂꯩꯍꯟꯒꯅꯤ ꯅꯤꯁꯥ ꯄꯨꯁꯥ ꯆꯥꯔꯣꯏ ꯑꯐꯕ ꯋꯥꯈꯜ ꯈꯜꯂꯟꯕ ꯉꯝꯒꯅꯤ ꯑꯃꯗꯤ ꯁꯃꯥꯖꯀꯤ ꯌꯥꯏꯐꯅꯕ ꯋꯥꯈꯜ ꯈꯜꯂꯤ ꯍꯥꯏꯔꯤꯕꯁꯤꯡ ꯑꯁꯤ ꯁꯤ ꯒꯦꯝ ꯁꯥꯟꯅꯕꯒꯤ ꯀꯥꯟꯅꯕꯁꯤꯡ ꯉꯥꯛꯇꯅꯤ